ꯑꯩꯈꯣꯏꯒꯤ ꯃꯣꯕꯥꯏꯜ ꯗꯥꯇꯥ ꯅꯨꯃꯤꯠ ꯈꯨꯗꯤꯡꯒꯤ ꯁꯤꯖꯤꯟꯅꯩ ꯆꯤꯡꯖꯤꯟꯅꯩ ꯋꯥꯏꯐꯥꯏꯁꯨ ꯁꯝꯊꯤꯡ ꯑꯗꯨꯝ ꯌꯥꯝ ꯇꯣꯏꯅꯗꯤ ꯋꯥꯏꯐꯥꯏꯗꯤ ꯁꯤꯖꯟꯅꯗꯦ ꯑꯗꯨꯒ ꯑꯩꯈꯣꯏꯒꯤ ꯅꯦꯠꯀꯤ ꯑꯩꯈꯣꯏꯒꯤ ꯃꯣꯕꯥꯏꯜ ꯗꯥꯇꯥꯗꯤ ꯑꯗꯨꯝ ꯅꯨꯃꯤꯠ ꯈꯨꯗꯤꯡꯒꯤ ꯁꯤꯖꯟꯅꯩ ꯑꯩꯈꯣꯏꯒꯤ ꯂꯥꯏꯔꯤꯛ ꯂꯥꯏꯁꯨ ꯄꯥꯕ ꯈꯪꯉꯛꯇꯕ ꯏꯁꯄꯦꯂꯤꯡ ꯑꯩꯈꯣꯏ ꯁꯣꯏꯕ ꯑꯥꯔꯊꯗꯤ ꯈꯪꯉꯒ ꯏꯁꯄꯦꯂꯤꯡ ꯈꯪꯗꯕ ꯈꯣꯠꯇꯕ ꯑꯗꯨꯒꯤ ꯃꯌꯥꯝꯗꯣ ꯁꯤꯖꯤꯟꯅꯩ ꯅꯨꯡꯉꯥꯏꯇꯕ ꯍꯥꯏꯕꯕꯨ ꯁꯤꯁꯤꯅ ꯑꯩꯈꯣꯏ ꯀꯔꯤꯒꯨꯝꯕ ꯏꯔꯥꯡ ꯑꯃ ꯊꯣꯛꯂ ꯀꯥꯟꯗ ꯏꯟꯇꯔꯅꯦꯠ ꯊꯤꯡꯖꯤꯟꯕ ꯑꯩꯈꯣꯏꯅ ꯄꯔꯤꯈ꯭ꯌꯥꯗꯤ ꯊꯥꯒꯗꯕ ꯃꯇꯝꯗꯤ ꯌꯧꯁꯤꯜꯂꯛꯄ ꯑꯗꯨꯗ ꯑꯩꯈꯣꯏꯒꯤ ꯌꯧꯁꯤꯜꯂꯛꯄ ꯃꯇꯝꯁꯤꯗ ꯏꯟꯇꯔꯅꯦꯠꯇꯒꯤ ꯂꯧꯅꯤꯡꯕ ꯑꯩꯈꯣꯏ ꯂꯥꯏꯔꯤꯛ ꯂꯧꯅꯤꯡꯕ ꯈꯣꯠꯅꯤꯡꯕ ꯄꯥꯅꯤꯡꯕ ꯂꯧꯗꯔ ꯂꯥꯏꯔꯤꯛ ꯑꯣꯏꯅ ꯂꯩꯇꯕꯗꯣ ꯏꯟꯇꯔꯅꯦꯠꯇꯒꯤ ꯂꯧꯗꯔꯒ ꯄꯥꯒꯗꯕꯁꯨ ꯑꯗꯨꯃꯥꯏꯅ ꯏꯟꯇꯔꯅꯦꯠ ꯊꯤꯡꯖꯤꯟꯒꯤꯕ ꯈꯣꯠꯆꯤꯟꯒꯤꯕ ꯌꯥꯒꯤꯗꯕ ꯈꯣꯠꯀꯤꯗꯕ ꯑꯗꯨꯒꯨꯝꯕ ꯁꯔꯀꯥꯔꯅ ꯇꯧꯒꯤꯕ ꯈꯣꯠꯄꯁꯦ ꯑꯗꯨꯒꯨꯝꯕꯗꯣ ꯅꯨꯡꯉꯥꯏꯇꯦ ꯑꯩꯈꯣꯏꯗ ꯑꯗꯨꯝꯕꯗꯤ ꯑꯩꯈꯣꯏꯒꯤ ꯑꯩꯈꯣꯏꯁꯦ ꯑꯩ ꯏꯁꯥꯅ ꯅꯨꯡꯉꯥꯏꯇꯕ ꯌꯥꯝꯅ ꯂꯩꯒꯤ ꯑꯗꯨꯃꯗꯤ ꯑꯗꯨꯒ ꯑꯩꯈꯣꯏꯒꯤ ꯅꯦꯠꯋꯥꯛꯁꯤꯅ ꯁꯤꯅ ꯀꯥꯟꯅꯔꯤꯁꯤꯅ ꯑꯩꯈꯣꯏꯒꯤ ꯃꯤꯑꯣꯏꯕꯗ ꯑꯩꯈꯣꯏꯒꯤ ꯗꯥꯇꯥꯁꯤꯅ ꯄꯤꯔꯤꯕꯁꯦ ꯑꯩꯈꯣꯏꯒꯤ ꯑꯐꯕꯗ ꯁꯤꯖꯤꯟꯅꯔꯒꯗꯤ ꯃꯤꯄꯨꯝ ꯈꯨꯗꯤꯡꯃꯛꯁꯦ ꯑꯩꯈꯣꯏꯒꯤ ꯂꯣꯏꯅꯃꯛ ꯃꯣꯕꯥꯏꯜ ꯍꯥꯏꯕꯁꯤꯗ ꯋꯥꯏꯐꯥꯏ ꯍꯥꯏꯕꯁꯤꯗ ꯋꯥꯏꯐꯥꯏꯁꯤꯗ ꯁꯤꯖꯤꯟꯅꯕ ꯃꯇꯝꯁꯤꯗ ꯂꯣꯏꯅꯃꯛ ꯀꯥꯟꯅꯕ ꯌꯥꯝꯅ ꯄꯤꯔꯤ ꯀꯥꯟꯅꯕꯗ ꯁꯤꯖꯤꯟꯅꯔꯒꯗꯤ ꯃꯣꯕꯥꯏꯜ ꯗꯥꯇꯥꯁꯤꯡꯁꯦ ꯌꯥꯝꯅ ꯀꯥꯟꯅꯩ ꯀꯥꯟꯅꯗꯕꯗ ꯁꯤꯖꯤꯟꯅꯔꯒꯗꯤ ꯋꯥꯏꯐꯥꯏ ꯑꯣꯏꯔꯒꯁꯨ ꯑꯃ ꯑꯣꯏꯔꯒꯁꯨ ꯑꯃꯇ ꯀꯥꯟꯅꯗꯦ ꯑꯐꯕ ꯁꯤꯖꯤꯟꯅꯔꯒꯗꯤ ꯑꯩꯈꯣꯏ ꯃꯤꯄꯨꯝ ꯈꯨꯗꯤꯡꯃꯛꯅ ꯌꯥꯝꯅ ꯀꯥꯟꯅꯕ ꯂꯧꯕ ꯌꯥꯏ ꯑꯗꯨꯅ ꯑꯩꯈꯣꯏꯅ ꯍꯥꯏꯖꯅꯤꯡꯏꯁꯦ ꯃꯣꯕꯥꯏꯜ ꯗꯥꯇꯥ ꯁꯤꯖꯤꯟꯅ ꯃꯇꯝꯗ ꯑꯉꯥꯡꯗꯤ ꯁꯤꯖꯤꯟꯅꯍꯟꯅꯤꯡꯗꯦ ꯑꯩꯈꯣꯏꯒꯤ ꯑꯩꯈꯣꯏꯒꯤ ꯃꯦꯆꯤꯌꯣꯔꯤꯇꯤ ꯑꯣꯏꯔꯕ ꯑꯍꯟꯁꯤꯡꯅ ꯑꯣꯏꯅ ꯁꯤꯖꯤꯟꯅꯕ ꯂꯥꯏꯔꯤꯛ ꯐꯖꯅ ꯑꯩꯈꯣꯏ ꯃꯣꯕꯥꯏꯜꯁꯤꯡꯁꯦ ꯁꯤꯖꯤꯟꯅꯔꯕ ꯑꯩꯈꯣꯏꯒꯤ ꯑꯩꯈꯣꯏꯒꯤ ꯌꯥꯝꯅ ꯑꯩꯈꯣꯏꯒꯤ ꯑꯩꯈꯣꯏꯒꯤ ꯐꯖꯅ ꯅꯤꯌꯣꯝ ꯆꯨꯝꯅ ꯁꯤꯖꯤꯟꯅꯕ ꯃꯦꯆꯤꯌꯣꯔꯤꯇꯤ ꯑꯣꯏꯕ ꯀꯥꯡꯕꯨꯁꯤꯡꯗꯨꯅ ꯃꯣꯕꯥꯏꯜ ꯗꯥꯇꯥꯗꯨ ꯁꯤꯖꯤꯟꯅꯕꯤꯎ ꯑꯗꯨꯒ ꯑꯩꯈꯣꯏꯒꯤ ꯃꯣꯕꯥꯏꯜ ꯌꯥꯍꯟꯗꯕꯁꯤꯁꯨ ꯄꯩꯈꯥ ꯃꯌꯥꯗꯗꯤ ꯑꯗꯨꯒꯨꯝꯕ ꯌꯥꯗꯕ ꯈꯣꯠꯇꯕ ꯁꯔꯀꯥꯔꯅ ꯇꯧꯕ ꯑꯗꯨꯒ ꯃꯔꯛꯇ ꯌꯥꯍꯟꯗꯕ ꯋꯥꯏꯐꯥꯏꯁꯨ ꯃꯔꯛꯇ ꯌꯥꯗꯕꯗꯨꯁꯨ ꯇꯧꯍꯟꯅꯤꯡꯗꯦ ꯑꯗꯨꯒ ꯃꯔꯛꯇ ꯇꯠꯄ ꯈꯣꯠꯄꯁꯤꯁꯨ ꯑꯩꯈꯣꯏ ꯌꯥꯔꯤꯉꯩ ꯑꯩꯈꯣꯏꯒꯤ ꯑꯩꯈꯣꯏꯁꯨ ꯁꯦꯝꯍꯟꯅꯤꯡꯏ ꯀꯧꯔꯒꯁꯨ ꯂꯥꯛꯇꯕ ꯌꯥꯎꯏ ꯍꯣꯏ ꯑꯗꯨꯕꯨ ꯃꯣꯕꯥꯏꯜ ꯗꯥꯇꯥꯒꯤ ꯏꯔꯥꯡ ꯂꯩꯔ ꯀꯥꯟꯗ ꯑꯩꯈꯣꯏꯒꯤ ꯀꯥꯟꯅꯕ ꯂꯧꯒꯗꯕ ꯄꯩꯈꯥ ꯃꯌꯥ ꯂꯥꯛꯀꯥꯟꯗ ꯑꯗꯨꯝꯕ ꯇꯧꯕ ꯄꯣꯠꯁꯦ ꯑꯦꯛꯖꯥꯝ ꯊꯥꯒꯗꯕ ꯑꯗꯨꯒꯨꯝꯕ ꯑꯉꯥꯡꯒꯤ ꯑꯩꯈꯣꯏꯅ ꯂꯧꯗꯔꯒ ꯍꯥꯏꯕꯤꯒꯗꯕ ꯃꯌꯥꯝ ꯑꯃ ꯗꯥꯇꯥꯁꯤꯅ ꯁꯤꯖꯤꯟꯅꯔꯝꯕ ꯀꯥꯟꯅꯔꯝꯕ ꯃꯌꯥꯝꯗꯣ ꯃꯣꯏꯅ ꯁꯨꯃꯥꯏꯅ ꯊꯤꯡꯖꯤꯟꯕ ꯈꯣꯠꯆꯤꯟꯕ ꯇꯧꯕꯗ ꯑꯩꯈꯣꯏꯒꯤ ꯑꯩꯈꯣꯏꯗ ꯑꯃꯥꯡꯕ ꯃꯌꯥꯝ ꯑꯃ ꯂꯩ ꯀꯥꯟꯅꯕꯗꯣ ꯈꯪꯒꯗꯕꯗꯣ ꯈꯪꯗꯕꯤꯗ ꯂꯥꯏꯔꯤꯛ ꯑꯣꯏꯅꯁꯨ ꯑꯩꯈꯣꯏꯒꯤ ꯂꯩꯍꯧꯗꯕ ꯃꯣꯕꯥꯏꯜꯗ ꯑꯗꯨꯝ ꯇꯧꯕ ꯀꯥꯟꯅꯕ ꯂꯧꯒꯤꯕ ꯑꯗꯨꯝ ꯌꯥꯎꯏ ꯍꯥꯏꯗꯤ ꯃꯣꯕꯥꯏꯜꯗꯒꯤ ꯂꯧꯍꯧꯒꯗꯕꯗꯣ ꯃꯣꯕꯥꯏꯜ ꯌꯥꯔꯤꯅ ꯈꯜꯂꯒ ꯑꯗꯨꯒ ꯗꯥꯇꯥꯗꯣ ꯁꯗꯟꯂꯤ ꯑꯗꯨꯝ ꯏꯃꯤꯗꯦꯠꯂꯤ ꯀꯩꯒꯨꯝ ꯀꯥꯟꯗ ꯑꯗꯨꯝ ꯃꯣꯏꯁꯤ ꯊꯤꯡꯖꯤꯜꯂꯛꯄ ꯌꯥꯎꯏ ꯏꯔꯥꯡꯒꯤ ꯂꯩꯔꯛꯏꯕ ꯁꯤꯆ꯭ꯋꯦꯁꯟꯒꯤ ꯃꯇꯨꯡ ꯏꯟꯅ ꯃꯗꯨ ꯑꯩꯈꯣꯏꯅ ꯂꯩꯔꯤꯕ ꯄ꯭ꯔꯣꯕ꯭ꯂꯦꯝꯁꯤꯒꯤ ꯃꯇꯨꯡ ꯏꯟꯅ ꯑꯩꯈꯣꯏꯅ ꯑꯗꯨ ꯍꯣꯏ ꯑꯋꯥꯕ ꯃꯌꯥꯝ ꯑꯃ ꯂꯩ ꯑꯗꯨ ꯃꯣꯕꯥꯏꯜ ꯗꯥꯇꯥꯁꯤꯅ ꯀꯥꯟꯅꯕꯁꯨ ꯄꯤ ꯀꯥꯟꯅꯗꯕꯁꯨ ꯄꯤ ꯑꯅ ꯑꯩꯈꯣꯏꯅ ꯍꯥꯏꯖꯅꯤꯡꯏꯗꯤ ꯃꯤꯌꯥꯝꯗ ꯑꯩꯈꯣꯏꯒꯤ ꯂꯩꯔꯤꯕ ꯃꯤꯌꯥꯝ ꯄꯤꯄꯜꯁꯤꯡꯗ ꯑꯩꯈꯣꯏ ꯍꯥꯏꯖꯅꯤꯡꯏꯁꯦ ꯃꯣꯕꯥꯏꯜ ꯗꯥꯇꯥ ꯕꯖꯦꯠ ꯁꯤꯖꯤꯟꯅꯔꯤꯕ ꯋꯥꯏꯐꯥꯏ ꯁꯤꯖꯤꯟꯅꯔꯤꯁꯦ ꯑꯩꯈꯣꯏ ꯃꯐꯝ ꯆꯥꯅ ꯁꯤꯖꯤꯟꯅꯕꯤꯎ ꯃꯁꯤꯒꯤ ꯀꯥꯟꯅꯕꯁꯦ ꯐꯖꯅ ꯂꯧꯕꯤꯎ ꯑꯗꯨ ꯑꯣꯏꯔꯒꯗꯤ ꯑꯩꯈꯣꯏꯒꯤ ꯁꯤꯒꯤ ꯃꯣꯕꯥꯏꯜꯁꯤ ꯋꯥꯏꯐꯥꯏ ꯑꯗꯨꯒ ꯃꯣꯕꯥꯏꯜ ꯗꯥꯇꯥꯁꯦ ꯑꯗꯨ ꯑꯣꯏꯔꯒꯗꯤ ꯑꯩꯈꯣꯏ ꯃꯤꯑꯣꯏꯕ ꯑꯃꯅ ꯁꯤꯖꯤꯟꯅꯕꯗ ꯌꯥꯝꯅ ꯀꯥꯟꯅꯕ ꯄꯤ ꯍꯥꯏꯕꯁꯦ ꯑꯩ ꯃꯤꯌꯥꯝꯗ ꯍꯥꯏꯖꯔꯤ